ꯔꯦꯗꯤꯑꯣ ꯏꯁꯇꯦꯁꯟ ꯑꯦꯐ ꯐꯦꯝꯗ ꯑꯩꯅ ꯈ꯭ꯋꯥꯏꯗꯒꯤ ꯄꯥꯝꯖꯕ ꯊꯧꯔꯝꯗꯤ ꯑꯉꯥꯡꯒꯤ ꯊꯧꯔꯝ ꯑꯁꯤꯅꯤ ꯃꯁꯤꯅ ꯑꯉꯥꯡꯒꯤ ꯊꯧꯔꯝ ꯑꯁꯤꯗ ꯁ꯭ꯀꯨꯜꯒꯤ ꯑꯣꯏꯕ ꯑꯃꯗꯤ ꯇꯣꯉꯥꯟ ꯇꯣꯉꯥꯟꯕ ꯃꯥꯅ ꯃꯥꯅ ꯄꯥꯝꯖꯕ ꯄꯥꯔꯐꯣꯃꯦꯟꯁꯤꯡ ꯎꯠꯂꯤꯕ ꯑꯗꯨ ꯌꯦꯡꯕꯁꯨ ꯌꯥꯝꯅ ꯅꯨꯡꯉꯥꯏ ꯇꯥꯕ ꯌꯥꯝꯅ ꯅꯨꯡꯉꯥꯏ ꯃꯔꯝ ꯑꯁꯤꯅ ꯑꯩꯅ ꯑꯉꯥꯡꯒꯤ ꯊꯧꯔꯝ ꯑꯁꯤ ꯄꯥꯝꯖꯕꯅꯤ ꯇꯤꯚꯤꯗ ꯔꯦꯗꯤꯑꯣ ꯔꯦꯗꯤꯑꯣꯗ ꯇꯥꯕ ꯅꯠꯇꯅ ꯇꯤꯚꯤꯗꯗꯤ ꯑꯩ ꯀꯩꯁꯨ ꯊꯋꯥꯏ ꯇꯥꯅ ꯌꯦꯡꯁꯟꯗꯦ ꯑꯃꯗꯤ ꯑꯩ ꯊꯋꯥꯏ ꯇꯥꯅ ꯇꯤꯚꯤꯗ ꯌꯦꯡꯗꯦ ꯃꯗꯨꯅ ꯑꯩ ꯔꯦꯗꯤꯑꯣ ꯔꯦꯗꯤꯑꯣ ꯔꯦꯗꯤꯑꯣ ꯏꯁꯇꯦꯁꯟ ꯑꯦꯐ ꯑꯦꯝ ꯑꯁꯤꯗ ꯑꯉꯥꯡꯒꯤ ꯊꯧꯔꯝ ꯎꯠꯄ ꯑꯁꯤꯅ ꯌꯥꯝꯅ ꯊꯋꯥꯏ ꯇꯥꯅ ꯌꯦꯡꯖꯩ